ꯑꯩꯈꯣꯏꯒꯤ ꯂꯝꯗꯝꯗ ꯂꯩꯔꯤꯕ ꯁ꯭ꯀꯨꯜꯁꯤꯡꯁꯤꯒ ꯑꯇꯣꯞꯄ ꯁꯍꯔꯗ ꯂꯩꯕ ꯁ꯭ꯀꯨꯜꯒ ꯑꯗꯨꯝ ꯆꯥꯡꯗꯝꯅꯕꯗ ꯑꯗꯨꯝ ꯅꯣꯞꯇꯦ ꯑꯩꯈꯣꯏꯒꯤ ꯂꯝꯗꯝꯗ ꯂꯩꯕ ꯁ꯭ꯀꯨꯜꯁꯤꯡꯁꯨ ꯄꯗꯃꯥ ꯔꯇꯅꯥ ꯏꯪꯂꯤꯁ ꯁ꯭ꯀꯨꯜ ꯑꯗꯒꯤ ꯃꯥꯔꯇꯤꯟ ꯒ꯭ꯔꯃꯥꯔ ꯁ꯭ꯀꯨꯜ ꯕꯤꯛꯇꯣꯔꯤ ꯏꯪꯂꯤꯁ ꯁ꯭ꯀꯨꯜ ꯍꯥꯏꯁꯤ ꯑꯗꯨꯝ ꯆꯍꯤ ꯈꯨꯗꯤꯡꯒꯤ ꯄꯣꯖꯤꯁꯟ ꯑꯗꯨꯝ ꯌꯥꯎꯏ ꯄꯤ ꯑꯥꯔ ꯁ꯭ꯀꯨꯜꯗꯨꯁꯨ ꯐꯥꯁ ꯄꯣꯖꯤꯁꯟ ꯄꯨꯊꯣꯛꯈ꯭ꯔꯦ ꯃꯥꯔꯇꯤꯟ ꯒ꯭ꯔꯃꯥꯔꯗꯁꯨ ꯐꯤꯞ ꯄꯣꯖꯤꯁꯟ ꯄꯨꯊꯣꯛꯈ꯭ꯔꯦ ꯑꯗꯒꯤ ꯕꯤꯛꯇꯣꯔꯤꯁꯨ ꯑꯗꯨꯝ ꯄꯣꯖꯤꯁꯟ ꯑꯗꯨꯝ ꯌꯥꯎꯏ ꯑꯗꯒꯤ ꯆꯍꯤ ꯈꯨꯗꯤꯡꯒꯤ ꯑꯗꯨꯝ ꯑꯩꯈꯣꯏ ꯂꯝꯗꯝꯁꯤꯗ ꯂꯩꯔꯤꯕ ꯁ꯭ꯀꯨꯜꯈꯩꯁꯤ ꯄꯣꯖꯤꯁꯟ ꯑꯗꯨꯝ ꯌꯥꯎꯏ ꯑꯗꯨꯝ ꯃꯀꯣꯛ ꯊꯣꯡꯕ ꯑꯗꯨꯝ ꯑꯣꯏ ꯑꯗꯨꯒ ꯈꯤꯇꯪ ꯁꯣꯟꯊꯕ ꯍꯥꯏꯕꯨ ꯂꯝꯕꯤ ꯊꯣꯡꯁꯨ ꯈꯔ ꯐꯠꯇꯦ ꯑꯩꯈꯣꯏ ꯁꯣꯝꯒꯤ ꯂꯝꯗꯝꯅ ꯑꯗꯨꯅ